ꯇ꯭ꯔꯦꯟ ꯍꯥꯏꯔꯤꯕ ꯄꯣꯠꯁꯛ ꯑꯁꯤ ꯑꯗꯨꯛꯀꯤ ꯃꯇꯤꯛ ꯀꯥꯟꯅꯕ ꯄꯤꯕ ꯄꯣꯠꯁꯛ ꯑꯃꯈꯛꯅꯤ ꯑꯩꯈꯣꯏ ꯃꯤꯑꯣꯏꯕ ꯈꯨꯅꯥꯏꯗ ꯃꯁꯤꯅ ꯝꯤꯌꯥꯝ ꯑꯃꯕꯨ ꯃꯐꯝ ꯑꯃꯗꯒꯤ ꯃꯐꯝ ꯑꯃꯗ ꯄꯨꯗꯨꯅ ꯆꯠꯍꯟꯕꯗ ꯌꯥꯝꯅ ꯆꯥꯎꯅ ꯃꯇꯦꯡ ꯄꯤ ꯑꯇꯣꯞꯄ ꯒꯥꯔꯤꯁꯤꯡꯗꯒꯤ ꯇ꯭ꯔꯦꯟ ꯑꯁꯤꯅ ꯑꯗꯨꯛꯀꯤ ꯃꯇꯤꯛ ꯈꯨꯗꯣꯡ ꯆꯥꯕ ꯍꯦꯜꯂꯤ ꯍꯥꯏꯕꯒꯤ ꯃꯔꯝꯗꯤ ꯃꯤ ꯃꯌꯥꯝ ꯑꯃ ꯄꯨꯗꯨꯅ ꯆꯠꯍꯟꯕ ꯉꯝꯃꯤ ꯃꯥꯒꯤ ꯃꯤ ꯐꯝꯐꯝꯁꯤꯡ ꯁꯤꯠ ꯑꯁꯤꯁꯨ ꯌꯥꯝꯅ ꯌꯥꯝꯕꯅ ꯃꯔꯝ ꯑꯣꯏꯔꯒ ꯁ꯭ꯄꯤꯠꯁꯨ ꯌꯥꯝꯅ ꯊꯨꯏ ꯑꯁꯤꯗꯁꯨ ꯅꯠꯇꯅ ꯑꯩꯈꯣꯏꯅ ꯏꯃꯥꯔꯖꯦꯟꯁꯤ ꯑꯣꯏꯕ ꯄꯣꯠꯁꯤꯡ ꯑꯃ ꯑꯩꯈꯣꯏ ꯒꯥꯔꯤ ꯃꯅꯨꯡꯁꯤꯗ ꯂꯥꯛꯄ ꯃꯇꯝꯗ ꯑꯗꯨꯛꯀꯤ ꯃꯇꯤꯛ ꯆꯥꯎꯅ ꯍꯥꯏꯗꯤ ꯑꯩꯈꯣꯏꯗ ꯅꯨꯡꯉꯥꯏꯍꯟꯕ ꯍꯥꯏꯗꯤ ꯈꯨꯗꯣꯡ ꯊꯤꯍꯟꯕꯗꯒꯤ ꯉꯥꯛꯊꯣꯛꯍꯟꯕ ꯉꯝꯃꯤ ꯄꯦꯁꯦꯟꯖꯔꯁꯤꯡꯅꯁꯨ ꯑꯋꯥꯕ ꯄꯤꯕꯗꯒꯤ ꯌꯥꯝꯅ ꯆꯥꯎꯅ ꯃꯇꯦꯡꯄꯤ ꯑꯗꯨꯅ ꯃꯥꯒꯤ ꯁ꯭ꯄꯤꯠꯁꯤꯁꯨ ꯌꯥꯝꯅ ꯌꯥꯡꯅ ꯆꯠꯄꯅ ꯃꯔꯝ ꯑꯣꯏꯔꯒ ꯑꯩꯈꯣꯏꯅ ꯆꯠꯅꯤꯡꯉꯤꯕ ꯃꯐꯝ ꯑꯗꯨꯗ ꯏꯀꯨꯏ ꯀꯨꯏꯗꯅ ꯌꯧꯍꯟꯕ ꯉꯝꯃꯤ ꯃꯔꯝ ꯑꯁꯤꯅ ꯇ꯭ꯔꯦꯟ ꯍꯥꯏꯕꯁꯤ ꯑꯗꯨꯛꯀꯤ ꯃꯇꯤꯛ ꯑꯩꯈꯣꯏ ꯃꯤꯑꯣꯏꯕ ꯈꯨꯅꯥꯏꯗ ꯀꯥꯅꯕ ꯄꯤꯕ ꯄꯣꯠꯁꯛ ꯑꯃꯈꯛ ꯑꯣꯏꯍꯜꯂꯤ ꯍꯥꯏꯅ ꯑꯩꯅ ꯂꯧꯏ ꯑꯗꯨꯒ ꯑꯩꯅ ꯇ꯭ꯔꯦꯜ ꯇꯣꯡꯉꯒ ꯑꯩꯈꯣꯏ ꯏꯟꯗꯤꯌꯥꯒꯤ ꯃꯐꯝꯁꯤꯡ ꯑꯁꯤꯗ ꯑꯗꯨꯝ ꯀꯣꯏꯖꯔꯨꯔꯦ ꯃꯁꯤ ꯇꯣꯡꯕ ꯌꯥꯝꯅ ꯅꯨꯡꯉꯥꯏ ꯑꯃꯗꯤ ꯌꯥꯝꯅ ꯊꯨꯅ ꯌꯧꯍꯟꯕ ꯇꯨꯝꯕ ꯆꯥꯕ ꯀꯩꯗꯧ ꯀꯩꯗꯧꯕ ꯃꯌꯥꯝ ꯑꯃ ꯇꯧꯕ ꯃꯇꯝꯗ ꯑꯩꯈꯣꯏꯗ ꯌꯥꯝꯅ ꯏꯁꯥꯗ ꯅꯨꯡꯉꯥꯏꯍꯟꯕ ꯍꯥꯏꯗꯣ ꯑꯣꯏ ꯑꯗꯨꯅ ꯇ꯭ꯔꯦꯟ ꯑꯁꯤ ꯑꯗꯨꯛꯀꯤ ꯃꯇꯤꯛ ꯅꯨꯡꯉꯥꯏ ꯍꯥꯏꯅ ꯑꯩꯅ ꯂꯧꯖꯩ